ꯄ ꯇꯟꯖꯥꯗ ꯆꯥꯅꯕꯒꯤꯗꯃꯛꯇ ꯑꯩꯍꯥꯛꯅ ꯑꯩꯒꯤ ꯇꯤꯐꯤꯟꯗ ꯍꯥꯞꯆꯤꯜꯂꯒ ꯑꯩꯅ ꯄꯨꯏ ꯑꯩꯅ ꯊꯕꯛ ꯆꯠꯄ ꯃꯇꯝꯗ ꯑꯩꯒꯤ ꯑꯗꯨꯒꯤ ꯆꯦꯡ ꯀꯕꯣꯛꯁꯤꯡ ꯑꯗꯨꯅ ꯑꯩꯉꯣꯟꯗ ꯀꯥꯅꯕ ꯀꯌꯥ ꯑꯃ ꯄꯤ ꯑꯩꯒꯤ ꯄꯨꯛ ꯂꯥꯝꯃꯛꯄ ꯈꯨꯗꯤꯡꯃꯛꯇ ꯃꯗꯨꯅ ꯑꯩꯒꯤ ꯑꯋꯥꯕ ꯀꯌꯥ ꯃꯇꯦꯡ ꯄꯥꯡꯕꯤ